ꯑꯩꯅ ꯕꯤꯗꯤꯑꯣ ꯒꯦꯝꯒꯤ ꯃꯇꯥꯡꯗ ꯈꯪꯉꯤ ꯑꯩꯅ ꯁꯥꯟꯅꯖꯔꯛꯄꯗ ꯈꯪꯖꯕ ꯍꯥꯏꯔꯒꯗꯤ ꯄꯕꯖꯤꯒꯨꯝꯕ ꯁꯥꯟꯅꯕꯗ ꯑꯩꯈꯣꯏ ꯏꯃꯥꯟꯅꯕꯁꯤꯡ ꯄꯨꯜꯂꯒ ꯏꯁꯀ꯭ꯋꯥꯗ ꯑꯣꯏꯅ ꯑꯗꯨꯝ ꯁꯥꯟꯅꯔꯒ ꯑꯗꯨꯝ ꯁꯥꯟꯅꯖꯩ ꯏꯁꯀ꯭ꯋꯥꯗ ꯑꯣꯏꯅ ꯁꯥꯟꯅꯖꯔꯒ ꯑꯩꯈꯣꯏꯅ ꯍꯥꯏꯗꯤ ꯑꯩꯈꯣꯏꯅ ꯋꯤꯟ ꯑꯣꯏꯅꯕꯒꯤ ꯐꯖꯅ ꯑꯩꯈꯣꯏ ꯏꯃꯥꯟꯅꯕꯁꯤꯡꯅ ꯍꯥꯏꯗꯤ ꯄꯨꯟꯅ ꯃꯥꯟꯅꯔꯒ ꯆꯠꯇ ꯆꯠꯂꯁꯨ ꯑꯗꯒꯤ ꯒꯥꯔꯤꯗ ꯇꯣꯡꯉꯒ ꯑꯗꯨꯝ ꯆꯠꯂꯦ ꯑꯗꯒꯤ ꯃꯣꯏꯅ ꯅꯣꯡꯃꯩ ꯅꯣꯡꯃꯩ ꯁꯤꯗ ꯂꯩꯔꯦ ꯑꯐꯕ ꯂꯩꯔꯦ ꯍꯥꯏꯔꯁꯨ ꯑꯗꯨꯝ ꯃꯣꯏꯅ ꯍꯥꯏꯔꯛꯑꯦ ꯑꯗꯒꯤ ꯅꯣꯡꯃꯩ ꯃꯔꯨꯒꯨꯝꯕ ꯌꯥꯠꯂꯁꯨ ꯑꯗꯒꯤ ꯅꯣꯡꯃꯩ ꯄꯥꯝꯃꯒꯁꯨ ꯑꯗꯨꯝ ꯑꯩꯈꯣꯏ ꯚꯣꯏꯁꯇ ꯑꯗꯨꯝ ꯍꯥꯏꯅꯔꯒ ꯚꯣꯏꯁ ꯑꯣꯟ ꯇꯧꯔꯒ ꯑꯗꯨꯝ ꯁꯥꯟꯅꯖꯩ ꯑꯩꯅ ꯁꯤ ꯁꯥꯟꯅꯅꯤꯡꯕꯩ ꯃꯔꯝꯗꯤ ꯏꯃꯥꯟꯅꯕꯁꯤꯡꯁꯤ ꯄꯨꯜꯂꯒ ꯑꯗꯨꯝ ꯌꯨꯝꯗ ꯂꯩꯔꯒ ꯏꯃꯥꯟꯅꯕ ꯑꯇꯩꯁꯤꯡꯗꯁꯨ ꯑꯗꯨꯝ ꯃꯌꯨꯝꯗꯒꯤ ꯄꯨꯜꯂꯒ ꯑꯗꯨꯝ ꯁꯥꯟꯅꯕ ꯐꯪꯖꯩ ꯑꯗꯨꯏꯗꯃꯛꯇ ꯑꯩꯈꯣꯏꯁꯤ ꯃꯌꯥꯝ ꯄꯨꯜꯂ ꯁꯥꯟꯅꯕꯁꯤ ꯐꯪꯕꯒꯤꯗꯃꯛꯇ ꯑꯩꯅ ꯁꯤꯒꯨꯝꯕ ꯕꯤꯗꯤꯑꯣ ꯒꯦꯝ ꯑꯁꯦ ꯑꯩꯅ ꯄꯥꯝꯖꯕꯅꯤ